ꯑꯩꯅ ꯊꯋꯥꯟ ꯃꯤꯆꯥꯛ ꯃꯊꯤ ꯇꯥꯕ ꯎꯔꯦ ꯑꯩꯅ ꯃꯗꯨ ꯎꯕ ꯀꯥꯟꯗ ꯍꯥꯏꯗꯤ ꯑꯉꯛꯄ ꯐꯥꯎꯋꯤ ꯍꯥꯏꯕꯗꯤ ꯇꯣꯏꯅ ꯎꯗꯕꯅꯤꯅ ꯀꯔꯤꯅꯣ ꯍꯥꯏꯅ ꯈꯜꯂꯤꯉꯩꯗ ꯑꯩꯒꯤ ꯑꯄꯥꯝꯕ ꯈꯟꯕ ꯅꯪꯍꯧꯗ꯭ꯔꯦ